ꯃꯥꯅꯤꯄꯨꯔꯒꯤ ꯑꯣꯏꯅ ꯌꯨꯅꯤꯕꯔꯁꯤꯇꯤꯗ ꯑꯦꯠꯃꯤꯁꯟ ꯇꯧꯒꯦ ꯍꯥꯏꯔꯒꯗꯤ ꯈ꯭ꯋꯥꯏꯗꯒꯤ ꯀꯃꯟ ꯑꯣꯏꯅ ꯀꯔꯤ ꯑꯦꯛꯖꯥꯝ ꯊꯥꯅꯒꯦ ꯍꯥꯏ ꯃꯇꯝꯗ ꯀ꯭ꯋꯦꯠ ꯁꯤ ꯌꯨ ꯏ ꯇꯤ ꯍꯥꯏꯕꯁꯤ ꯊꯥꯅꯩ ꯑꯗꯨꯗꯪꯁꯨ ꯅꯠꯇꯅ ꯑꯩꯈꯣꯏꯒꯤ ꯃꯥꯅꯤꯄꯨꯔ ꯃꯁꯥꯒꯤ ꯑꯣꯏꯅ ꯃꯅꯤꯄꯨꯔ ꯌꯨꯅꯤꯕꯔꯁꯤꯇꯤꯒꯤ ꯑꯣꯏꯅꯁꯨ ꯑꯦꯟꯇ꯭ꯔꯥꯟꯁ ꯑꯦꯛꯖꯥꯝ ꯑꯃ ꯂꯩ ꯗꯦꯠ ꯏꯁ ꯑꯦꯝ ꯌꯨ ꯏ ꯇꯤ ꯃꯨꯏꯠ ꯍꯥꯏꯅ ꯑꯁꯤꯒꯤ ꯑꯅꯤꯁꯤꯗ ꯑꯣꯏꯔꯒꯗꯤ ꯑꯩꯈꯣꯏꯅ ꯌꯨꯝ ꯃꯅꯤꯄꯨꯔ ꯌꯨꯅꯤꯕꯔꯁꯤꯇꯤꯗ ꯑꯣꯔ ꯃꯅꯤꯄꯨꯔꯒꯤ ꯀꯣꯂꯦꯖꯦꯁ ꯃꯌꯥꯝ ꯑꯃ ꯃꯈꯜ ꯑ ꯃꯗ ꯑꯩꯈꯣꯏꯅ ꯑꯦꯟꯇ꯭ꯔꯥꯟꯁ ꯑꯦꯃꯤꯁꯟ ꯇꯧꯕ ꯌꯥꯒꯅꯤ ꯃꯣꯏꯒꯤ ꯁ꯭ꯀꯣꯔꯗꯨꯒꯤ ꯃꯇꯨꯡ ꯏꯟꯅ ꯑꯗꯨꯒ ꯑꯩꯈꯣꯏꯒꯤ ꯃꯦꯗꯤꯀꯦꯜ ꯀꯣꯂꯦꯁꯀꯨꯝꯕ ꯇꯝꯒꯦ ꯍꯥꯏꯔꯒꯗꯤ ꯑꯣꯔ ꯏꯟꯖꯤꯅꯤꯌꯔꯤꯡꯒꯨꯝꯕ ꯇꯝꯒꯦ ꯍꯥꯏꯔꯒꯗꯤ ꯃꯣꯏꯒꯤꯗ ꯃꯦꯗꯤꯀꯦꯜꯒꯤꯅ ꯅꯤꯠ ꯑꯦꯛꯖꯥꯝꯁꯦ ꯊꯥꯕ ꯏꯟꯖꯤꯅꯤꯌꯔꯤꯡꯒꯤꯅ ꯖꯦꯏ ꯑꯦꯛꯖꯝꯁꯦ ꯊꯥꯔꯒ ꯃꯣꯏꯒꯤ ꯁ꯭ꯀꯣꯔꯒꯤ ꯃꯇꯨꯡ ꯏꯟꯅ ꯑꯩꯈꯣꯏꯒꯤ ꯃꯅꯤꯄꯨꯔꯒꯤ ꯑꯦꯟ ꯑꯥꯏ ꯇꯤꯗ ꯆꯪꯒꯦ ꯍꯥꯏꯔꯒꯁꯨ ꯑꯣꯔ ꯃꯅꯤꯄꯨꯔꯒꯤ ꯔꯤꯝꯁꯇ ꯅꯠꯇ꯭ꯔꯒ ꯖꯦꯅꯤꯝꯁꯇ ꯑꯣꯏꯅ ꯇꯝꯒꯦ ꯍꯥꯏꯔꯒꯁꯨ ꯑꯁꯤꯒꯤ ꯑꯣꯞꯁꯟ ꯑꯁꯦ ꯂꯩ ꯑꯗꯨꯗꯪꯁꯨ ꯅꯠꯇꯅ ꯃꯣꯏꯁꯦ ꯃꯣꯏꯒꯤ ꯕꯣꯔꯠ ꯑꯦꯛꯖꯥꯝ ꯃꯣꯏꯒꯤ ꯇꯨꯋꯦꯜꯐ ꯑꯗꯨꯒ ꯃꯣꯏꯒꯤ ꯇꯦꯟ ꯑꯦꯛꯖꯥꯝ ꯔꯤꯖꯜꯇꯁꯨ ꯌꯦꯡꯅꯕ ꯌꯥꯎꯋꯦ ꯍꯥꯏ ꯃꯠ ꯍꯥꯏꯕꯗꯤ ꯑꯩꯈꯣꯏꯒꯤ ꯊꯔꯠ ꯗꯤꯕꯤꯖꯟ ꯑꯃꯗ ꯅꯠꯇ꯭ꯔꯒ ꯀꯣꯝꯄꯥ ꯂꯥꯛꯄ ꯃꯤ ꯑꯃꯅ ꯑꯩꯈꯣꯏꯒꯤ ꯑꯦꯟꯇ꯭ꯔꯥꯟꯁ ꯑꯦꯛꯖꯥꯝ ꯑꯁꯤꯗ ꯊꯥꯒꯦ ꯍꯥꯏꯕ ꯌꯥꯔꯣꯏ ꯍꯥꯏꯗꯤ ꯃꯤꯅꯤꯃꯝ ꯑꯩꯈꯣꯏꯒꯤ ꯄꯔꯁꯦꯟꯇꯦꯁ ꯑꯃꯗꯣ ꯑꯗꯨꯗꯣ ꯎꯕꯔꯀꯝ ꯇꯧꯔ ꯃꯇꯨꯡꯗ ꯑꯗꯨꯗꯨꯒ ꯑꯩꯈꯣꯏ ꯑꯦꯛꯖꯥꯝ ꯁꯦ ꯊꯥꯔꯕ ꯃꯇꯨꯡꯗ ꯃꯣꯏꯒꯤ ꯁ꯭ꯀꯣꯔ ꯑꯗꯨꯒꯤ ꯃꯇꯨꯡ ꯏꯟꯅ ꯑꯣꯕꯔ ꯑꯣꯜ ꯌꯦꯡꯂꯒ ꯑꯦꯃꯤꯁꯟ ꯇꯧꯕ ꯍꯥꯏꯕꯗꯣ ꯁꯨꯃꯥꯏꯅ ꯄ꯭ꯔꯣꯁꯦꯁ ꯑꯣꯏꯅ ꯇꯧꯅꯩ ꯃꯅꯤꯄꯨꯔꯒꯤ ꯑꯣꯏꯅꯗꯤ